ꯏꯝꯐꯥꯟ ꯋꯦꯁ ꯖꯤꯂꯥꯒꯤ ꯁꯦꯟꯃꯤꯠꯂꯣꯟꯗ ꯃꯔꯨꯑꯣꯏꯕ ꯃꯐꯝ ꯈꯔꯒꯤ ꯃꯃꯤꯡ ꯍꯥꯏꯔꯒꯗꯤ ꯂꯤꯛꯂꯥ ꯕꯦꯀꯔꯤ ꯇ꯭ꯔꯤꯠ ꯕꯦꯀꯔꯤ ꯑꯣ ꯀꯦ ꯍꯣꯇꯦꯜ ꯌꯥꯏꯁꯅꯥ ꯕꯦꯀꯔꯤ ꯆꯥꯎꯈꯠꯂꯛꯄꯒꯤ ꯃꯇꯨꯡ ꯏꯟꯅ ꯃꯈꯣꯏꯅ ꯑꯩꯈꯣꯏꯗ ꯈꯨꯗꯣꯡꯆꯥꯕ ꯌꯥꯝꯅ ꯄꯤ ꯁꯝꯅ ꯍꯥꯏꯔꯕꯗ ꯍꯣꯝ ꯗꯦꯂꯤꯕꯔꯤꯒꯤ ꯈꯨꯗꯣꯡꯆꯥꯕ ꯄꯤꯕꯤꯕ ꯁꯦꯜ ꯊꯤꯕꯁꯨ ꯌꯨꯝꯗꯒꯤ ꯑꯣꯟꯂꯥꯏꯟ ꯄꯦꯃꯦꯟ ꯇꯧꯕ ꯌꯥꯕ